ꯑꯩꯈꯣꯏ ꯃꯅꯤꯄꯨꯔꯤ ꯂꯣꯟꯁꯦ ꯁꯦꯡꯅ ꯍꯥꯏꯔ ꯀꯥꯟꯗ ꯑꯩꯈꯣꯏ ꯃꯅꯤꯄꯨꯔꯗ ꯑꯩꯈꯣꯏ ꯀꯝꯃꯨꯅꯤꯇꯤ ꯃꯈꯟ ꯌꯥꯝꯅ ꯂꯩꯕꯅ ꯃꯔꯝ ꯑꯣꯏꯔꯒ ꯑꯩꯈꯣꯏ ꯃꯅꯤꯄꯨꯔꯤꯁꯦ ꯐꯖꯅ ꯐ꯭ꯂꯨꯋꯦꯟꯂꯤ ꯉꯥꯡꯕꯁꯦ ꯑꯩꯈꯣꯏꯒꯤ ꯃꯤꯇꯩ ꯀꯝꯃꯨꯅꯤꯇꯤꯗꯅ ꯌꯥꯝ ꯍꯦꯜꯂꯦ ꯑꯗꯣꯏꯁꯨ ꯃꯩꯇꯩꯗ ꯑꯣꯏꯔꯒꯁꯨ ꯑꯩꯈꯣꯏ ꯂꯝ ꯈꯤꯇꯪ ꯍꯟꯖꯤꯟꯅ ꯂꯩꯕ ꯂꯝ ꯈꯔꯗꯗꯤ ꯑꯗꯨꯝꯃꯛ ꯃꯅꯤꯄꯨꯔꯤꯁꯦ ꯈꯣꯏꯔꯒ ꯑꯩꯈꯣꯏ ꯃꯅꯤꯄꯨꯔ ꯂꯣꯟꯁꯦ ꯈꯤꯇꯪ ꯈꯣꯏꯔꯒ ꯉꯥꯡꯕ ꯌꯥꯎꯋꯤ ꯑꯗꯨꯒ ꯑꯩꯈꯣꯏ ꯇ꯭ꯔꯥꯏꯕꯦꯜ ꯏꯆꯤꯟ ꯏꯅꯥꯎꯁꯤꯡꯗꯁꯨ ꯑꯩꯈꯣꯏ ꯃꯅꯤꯄꯨꯔꯤꯁꯦ ꯉꯥꯡꯕ ꯃꯇꯝꯗ ꯑꯗꯨꯝ ꯈꯔ ꯈꯣꯏꯔꯒ ꯑꯗꯨꯝ ꯉꯥꯡꯕ ꯑꯗꯨꯒ ꯑꯩꯈꯣꯏ ꯄꯥꯡꯒꯜ ꯀꯝꯃꯨꯅꯤꯇꯤꯁꯨ ꯃꯅꯤꯄꯨꯔꯤꯁꯦ ꯉꯥꯡꯕ ꯃꯇꯝꯗ ꯑꯩꯈꯣꯏ ꯑꯔꯤꯕ ꯍꯥꯟꯅ ꯑꯔꯤꯕꯩ ꯃꯑꯣꯡꯗ ꯈꯔ ꯂꯤ ꯈꯣꯏꯔꯒ ꯉꯥꯡꯉꯤ ꯑꯗꯨꯒ ꯑꯌꯥꯝꯕꯅ ꯁꯍꯔꯗ ꯂꯩꯕꯁꯤꯡꯗꯤ ꯌꯥꯝ ꯐꯖꯅ ꯉꯥꯡꯉꯦ ꯑꯗꯨꯒ ꯂꯣꯟꯁꯦ ꯃꯅꯤꯄꯨꯔꯤ ꯂꯣꯟꯁꯦ ꯉꯥꯡꯕ ꯀꯥꯟꯗ ꯑꯇꯣꯞꯄ ꯑꯩꯈꯣꯏꯒꯤ ꯍꯤꯟꯗꯤꯒꯨꯝꯕ ꯏꯪꯂꯤꯁꯀꯨꯝꯕ ꯈꯔ ꯑꯗꯨꯝꯃꯛ ꯁꯤꯖꯤꯟꯅꯕ ꯌꯥꯏꯋꯦ ꯑꯗꯨ ꯑꯣꯏꯔꯁꯨ ꯍꯥꯟꯅ ꯑꯩꯈꯣꯏꯒ ꯁꯤꯖꯤꯟꯅꯕꯗ ꯑꯇꯣꯞꯄ ꯑꯩꯈꯣꯏꯒꯤ ꯃꯅꯤꯄꯨꯔꯤ ꯂꯣꯟꯅ ꯈꯤꯇꯪ ꯁꯣꯠꯊꯕ ꯂꯩꯔꯝꯃꯒꯁꯨ ꯑꯩꯈꯣꯏꯒꯤ ꯑꯍꯩ ꯑꯁꯤꯡ ꯁꯤꯡꯁꯤꯅ ꯊꯤꯖꯤꯜꯂꯒ ꯂꯣꯟꯁꯦ ꯀꯔꯝꯕ ꯂꯣꯟ ꯁꯤꯖꯤꯟꯅꯔꯒ ꯀꯔꯝꯕ ꯐꯖꯕ ꯂꯩ ꯍꯥꯏꯕꯁꯤꯡꯗꯣ ꯂꯣꯏ ꯊꯤꯗꯣꯛꯑꯒ ꯍꯧꯖꯤꯛꯇꯤ ꯃꯅꯤꯄꯨꯔꯤ ꯂꯣꯟꯁꯦ ꯍꯧꯖꯤꯛ ꯇꯝ ꯇꯞꯅ ꯗꯤꯕꯂꯞ ꯇꯧꯔꯛꯏ